ꯍꯩꯀꯣꯜ ꯂꯩꯀꯣꯜ ꯁꯦꯝꯕ ꯁꯥꯕ ꯑꯁꯤ ꯁꯦꯟꯊꯣꯛ ꯂꯝꯕꯤ ꯁꯦꯟꯐꯝ ꯑꯃ ꯑꯣꯏꯅ ꯇꯧꯒꯦ ꯍꯥꯏꯔꯒꯗꯤ ꯑꯦꯔꯤꯌꯥ ꯑꯗꯨ ꯈꯔ ꯄꯥꯛꯄ ꯆꯥꯎꯕ ꯃꯐꯝ ꯑꯃꯗ ꯇꯧꯕꯅ ꯐꯩ ꯇꯧꯔꯤꯕ ꯍꯩꯀꯣꯜ ꯂꯩꯀꯣꯜ ꯑꯗꯨꯗ ꯂꯩꯔꯤꯕ ꯍꯩꯒꯤ ꯃꯈꯜꯗ ꯀꯥꯡꯂꯨꯞ ꯃꯈꯜ ꯁꯨꯅ ꯊꯥꯕꯤꯕ ꯇꯥꯏ ꯑꯗꯨꯒ ꯂꯩꯁꯤꯡꯁꯨ ꯃꯅꯝ ꯅꯨꯡꯁꯤꯕ ꯃꯃꯜ ꯑꯇꯥꯡꯕ ꯃꯨꯠꯈꯤꯗꯧꯔꯕ ꯂꯩ ꯍꯩ ꯍꯩ ꯂꯩ ꯄꯨꯝꯅꯃꯛ ꯑꯩꯈꯣꯏꯒꯤ ꯑꯔꯤꯕ ꯆꯍꯤ ꯃꯃꯥꯡ ꯆꯍꯤ ꯆꯍꯤꯗ ꯂꯩꯔꯝꯂꯕ ꯑꯔꯤꯕ ꯍꯩ ꯂꯩ ꯊꯥꯕꯤꯕꯅ ꯍꯦꯟꯅ ꯃꯒꯨꯟ ꯂꯩꯕ ꯑꯗꯨꯒ ꯍꯩ ꯂꯩꯁꯤꯡꯗꯨꯕꯨ ꯑꯩꯈꯣꯏꯅ ꯃꯥꯔꯀꯦꯠ ꯇꯧꯕ ꯃꯇꯝꯗ ꯍꯦꯟꯅ ꯄ꯭ꯔꯣꯐꯤꯠ ꯐꯪꯅꯕꯒꯤꯗꯃꯛꯇ ꯍꯦꯟꯅ ꯁꯦꯝꯕꯤꯕ ꯁꯥꯕꯤꯕ ꯗꯔꯀꯥꯔ ꯑꯣꯏ ꯍꯥꯏꯖꯅꯤꯡꯉꯤ ꯑꯗꯨꯒ ꯂꯩꯁꯤꯡꯁꯨ ꯍꯥꯟꯅ ꯏꯄꯥ ꯏꯄꯨꯅ ꯊꯥꯕꯤꯔꯝꯕ ꯂꯩ ꯃꯒꯨꯟ ꯂꯩꯕ ꯃꯃꯤꯡ ꯑꯣꯏꯅ ꯄꯟꯖꯔꯕꯗ ꯈꯨꯡꯒꯨꯃꯦꯜꯂꯩ ꯑꯗꯒꯤ ꯃꯈꯜ ꯃꯈꯜ ꯑꯔꯤ ꯑꯔꯤꯕ ꯅꯨꯡꯁꯤ ꯅꯨꯡꯁꯤꯔꯕ ꯊꯥꯕꯤꯕ ꯐꯩ ꯍꯥꯏꯅ ꯍꯥꯏꯖꯅꯤꯡꯉꯤ